ꯌꯣꯒꯥ ꯍꯥꯏꯕꯁꯤ ꯏꯁꯥꯗ ꯂꯥꯏꯅꯥ ꯂꯥꯏꯊꯨꯡ ꯂꯩꯍꯟꯗꯦ ꯑꯗꯨꯒ ꯄꯨꯟꯁꯤꯁꯨ ꯌꯥꯝ ꯁꯥꯡꯅ ꯍꯤꯡꯍꯜꯂꯦ ꯑꯗꯨꯒ ꯑꯅꯥꯕ ꯀꯌꯥꯕꯨꯁꯨ ꯃꯈꯣꯏꯅ ꯀꯟꯕꯤꯌꯦ ꯀꯟꯊꯣꯛꯑꯦ ꯑꯗꯨꯒ ꯏꯁꯥꯕꯨꯁꯨ ꯅꯨꯡꯉꯥꯏꯍꯜꯂꯦ ꯋꯥꯈꯜ ꯅꯧꯍꯜꯂꯦ ꯋꯥꯈꯜ ꯏꯪꯊꯕ ꯇꯞꯊꯕ ꯄꯤꯍꯜꯂꯦ ꯌꯣꯒꯥꯅ ꯃꯔꯝ ꯑꯣꯏꯔꯒ ꯅꯨꯡꯁꯤꯠ ꯅꯨꯡꯁꯥ ꯑꯁꯦꯡꯕꯁꯨ ꯄꯤꯕꯤꯌꯦ ꯃꯣꯏꯅ ꯑꯗꯨꯒ ꯑꯐꯕ ꯋꯥꯈꯟ ꯑꯗꯨꯒ ꯑꯐꯕ ꯒ꯭ꯌꯥꯟ ꯂꯧꯁꯤꯡ ꯅꯨꯡꯁꯤꯠ ꯅꯨꯡꯁꯥ ꯄꯤꯕꯤꯌꯦ ꯑꯗꯨꯒ ꯑꯍꯟ ꯀꯌꯥꯕꯨꯁꯨ ꯑꯉꯥꯡꯗꯒꯤ ꯍꯧꯅ ꯑꯍꯟ ꯐꯥꯎꯕꯁꯨ ꯃꯣꯏꯅ ꯃꯔꯝ ꯑꯣꯏꯔꯒ ꯃꯣꯏꯕꯨꯁꯨ ꯋꯥꯈꯟ ꯏꯪꯊꯕ ꯑꯗꯨꯒ ꯅꯨꯡꯉꯥꯏꯍꯟꯕ ꯑꯗꯨꯒ ꯄꯨꯟꯁꯤ ꯁꯥꯡꯍꯟꯕ ꯍꯥꯏꯕꯗꯣ ꯑꯣꯏꯍꯜꯂꯦ ꯑꯅꯥ ꯑꯌꯦꯛ ꯂꯥꯏꯅꯥ ꯂꯥꯏꯊꯨꯡ ꯀꯌꯥꯗꯒꯤꯁꯨ ꯌꯣꯒꯥꯅ ꯀꯟꯕꯤꯌꯦ ꯑꯗꯨꯒ ꯑꯋꯥꯕ ꯀꯌꯥꯕꯨꯁꯨ ꯌꯣꯒꯥꯅ ꯃꯔꯝ ꯑꯣꯏꯔꯒ ꯀꯥꯎꯍꯜꯂꯦ ꯍꯥꯏꯕꯗꯤ ꯇꯧꯔꯛꯄ ꯃꯇꯝꯗ ꯅꯨꯡꯁꯤꯠ ꯅꯨꯡꯁꯥ ꯁꯦꯡꯕ ꯑꯗꯨꯒ ꯋꯥꯈꯟ ꯅꯨꯡꯉꯥꯏꯍꯟꯕ ꯏꯪꯊ ꯇꯝꯊꯕ ꯄꯤꯅꯕꯤꯌꯦ ꯑꯗꯨꯒ ꯑꯅꯥꯕ ꯀꯌꯥꯕꯨꯁꯨ ꯃꯣꯏꯅ ꯐꯍꯜꯂꯦ ꯑꯗꯨ ꯅꯨꯡꯁꯤꯠ ꯅꯨꯡꯁꯥ ꯁꯦꯡꯕ ꯄꯤꯕꯗꯨꯅ ꯏꯁꯥꯗ ꯑꯅꯥꯕ ꯀꯌꯥꯕꯨꯁꯨ ꯁꯣꯔ ꯍꯣꯟꯕꯁꯨ ꯅꯨꯡꯉꯥꯏꯍꯜꯂꯦ ꯏꯁꯥ ꯅꯥꯕ ꯈꯣꯠꯄꯁꯨ ꯃꯣꯏꯅ ꯅꯨꯡꯉꯥꯏꯍꯟꯕ ꯉꯝꯃꯦ ꯌꯣꯒꯥ ꯍꯥꯏꯕꯁꯤ ꯌꯣꯒꯥꯁꯤꯅ ꯑꯐꯕꯁꯨ ꯄꯤꯕꯤꯌꯦ ꯑꯩꯈꯣꯏꯉꯣꯟꯗ ꯑꯋꯥꯕ ꯀꯌꯥꯕꯨꯁꯨ ꯀꯥꯎꯊꯣꯛꯍꯜꯂꯦ ꯑꯗꯨꯒ ꯍꯛꯆꯥꯡ ꯐꯍꯜꯂꯦ ꯑꯌꯨꯛꯀꯤ ꯅꯨꯡꯁꯤꯠ ꯁꯦꯡꯈ꯭ꯔꯕꯁꯨ ꯃꯣꯏꯅ ꯄꯤꯕꯤꯌꯦ ꯑꯗꯨꯒ ꯑꯋꯥꯕꯁꯨ ꯀꯌꯥꯕꯨꯁꯨ ꯀꯥꯎꯊꯣꯛꯍꯜꯂꯦ ꯃꯣꯏꯒꯤ ꯌꯣꯒꯥꯅ ꯃꯔꯝ ꯑꯣꯏꯔꯒ ꯑꯐꯕ ꯅꯨꯡꯉꯥꯏꯕ ꯑꯋꯥꯕ ꯀꯥꯎꯊꯣꯛꯍꯜꯂꯦ ꯑꯐꯕ ꯅꯨꯡꯉꯥꯏꯕ ꯐꯪꯍꯜꯂꯦ